ꯑꯩꯅ ꯍꯦꯛ ꯍꯦꯛ ꯆꯠꯄ ꯂꯥꯏꯕ꯭ꯔꯦꯔꯤ ꯍꯥꯏꯔꯒꯗꯤ ꯀ꯭ꯋꯥꯀꯩꯊꯦꯜꯒꯤ ꯑꯩꯈꯣꯏꯒꯤ ꯄ꯭ꯔꯣꯑꯦꯛꯇꯤꯞꯀꯤ ꯃꯊꯛꯇ ꯂꯩꯕ ꯂꯥꯏꯕ꯭ꯔꯦꯔꯤ ꯏꯁꯥꯒꯤ ꯑꯣꯏꯅꯗꯤ ꯂꯥꯏꯕ꯭ꯔꯦꯔꯤ ꯂꯩꯇꯦ ꯑꯗꯨꯕꯨ ꯍꯧꯖꯤꯛꯀꯤ ꯍꯥꯏꯔꯤꯕ ꯂꯥꯏꯕ꯭ꯔꯦꯔꯤꯁꯤ ꯑꯩꯈꯣꯏꯒꯤ ꯑꯩꯒꯤ ꯑꯣꯏꯅꯗꯤ ꯏꯃꯥꯟꯅꯕꯒꯤ ꯃꯌꯨꯝꯁꯨ ꯑꯣꯏꯕ ꯑꯗꯨꯗꯨꯅ ꯑꯩꯉꯣꯟꯗ ꯍꯦꯟꯅ ꯅꯨꯡꯉꯥꯏꯕ ꯈꯨꯗꯣꯡꯆꯥꯕ ꯃꯌꯥꯝ ꯑꯃ ꯐꯪꯏ ꯑꯗꯨꯗꯨꯅ ꯁꯤꯁꯤꯅ ꯑꯗꯨꯝ ꯑꯣꯏꯔꯦ ꯑꯩꯒꯤ ꯑꯣꯏꯅꯗꯤ ꯌꯨꯝꯗꯁꯨ ꯁꯥꯕꯒꯤ ꯋꯥꯈꯟꯗꯤ ꯍꯧꯖꯤꯛꯐꯥꯎꯕꯒꯤꯗꯤ ꯂꯩꯇ꯭ꯔꯤ